ꯇꯥꯡ ꯃꯉꯥ ꯊꯥ ꯑꯅꯤ ꯇꯨ ꯊꯥꯎꯖꯟ ꯏꯆꯥ ꯄꯣꯛꯄ ꯅꯨꯃꯤꯠꯅꯤ ꯇꯥꯡ ꯇꯔꯥ ꯊꯥ ꯃꯔꯤ ꯇꯨ ꯊꯥꯎꯖꯟ ꯊꯥꯔꯇꯤꯟ ꯏꯆꯥꯅ ꯁ꯭ꯀꯨꯜ ꯀꯥꯕ ꯅꯨꯃꯤꯠꯅꯤ ꯇꯥꯡ ꯇꯔꯥꯃꯉꯥ ꯊꯥ ꯑꯅꯤ ꯇꯨ ꯊꯥꯎꯖꯟ ꯐꯤꯞꯇꯤꯟ ꯏꯆꯥꯒꯤ ꯃꯉꯥ ꯁꯨꯕ ꯕꯥꯔꯗꯦꯅꯤ ꯇꯥꯡ ꯀꯨꯟꯍꯨꯝꯗꯣꯏ ꯊꯥ ꯃꯥꯄꯜ ꯇꯨ ꯊꯥꯎꯖꯟ ꯑꯩꯠꯇꯤꯟ ꯑꯩꯒꯤ ꯅꯨꯄꯤꯒꯤ ꯕꯥꯔꯗꯦꯅꯤ ꯇꯥꯡ ꯀꯨꯟꯊ꯭ꯔꯥ ꯊꯥ ꯑꯃ ꯇꯨ ꯊꯥꯎꯖꯟ ꯇ꯭ꯋꯦꯟꯇꯤ ꯊ꯭ꯔꯤ ꯑꯩꯒꯤ ꯄꯣꯛꯄ ꯅꯨꯃꯤꯠꯅꯤ